ꯂꯧꯎ ꯁꯤꯡꯎꯕꯒꯤ ꯃꯇꯥꯡꯁꯤꯗ ꯑꯩꯅ ꯈ꯭ꯋꯥꯏꯗꯒꯤ ꯄꯥꯝꯖꯕꯁꯦ ꯑꯩꯈꯣꯏꯒꯤ ꯂꯧꯁꯦ ꯌꯥꯝꯅ ꯋꯥꯅ ꯈꯣꯏꯔꯕ ꯑꯗꯨꯒ ꯈꯨ ꯈꯣꯏꯔ ꯃꯇꯨꯡꯗ ꯑꯩꯈꯣꯏꯅ ꯂꯧꯁꯤ ꯍꯨꯜꯂꯦ ꯍꯨꯜꯂ ꯃꯇꯨꯡꯁꯤꯗ ꯑꯩꯈꯣꯏꯒꯤ ꯍꯧꯔ ꯀꯥꯟꯗ ꯑꯩꯈꯣꯏꯒꯤ ꯁꯪꯉꯛꯄ ꯑꯗꯨꯒꯤ ꯃꯇꯥꯡꯗꯨꯗ ꯑꯩꯈꯣꯏꯒꯤ ꯂꯦꯛ ꯂꯦꯛ ꯂꯥꯎꯕ ꯑꯩꯈꯣꯏ ꯍꯏꯇꯥꯔꯦ ꯑꯗꯣ ꯌꯥꯝ ꯏꯁꯪ ꯁꯪꯕ ꯃꯇꯝꯗꯨ ꯃꯗꯨ ꯃꯗꯨ ꯒꯤ ꯃꯗꯨꯒꯤ ꯃꯇꯝꯗꯨ ꯎꯕꯗ ꯌꯥꯝꯅ ꯈꯔ ꯌꯥꯝꯅ ꯐꯔꯦ ꯀꯥꯏꯅ ꯂꯧꯁꯤ ꯌꯥꯝ ꯐꯖꯔꯦ ꯀꯥꯏꯅ ꯎꯕꯗꯣ ꯑꯗꯨꯒꯤ ꯃꯇꯝꯗꯨ ꯌꯥꯝꯅ ꯅꯨꯡꯉꯥꯏꯖꯩ ꯑꯗꯨꯒ ꯀꯔꯤꯒꯨꯝꯕ ꯃꯁꯤꯗꯩꯁꯤꯗ ꯑꯩꯈꯣꯏꯅ ꯑꯗꯨꯒꯤ ꯃꯇꯨꯡꯗ ꯂꯧꯁꯤꯅ ꯐꯖꯅ ꯁꯥꯠꯂꯕ ꯑꯗꯩꯗꯤ ꯆ ꯆꯔꯣꯡꯒꯁꯦ ꯌꯥꯝꯅ ꯖꯨꯝ ꯖꯨꯝ ꯂꯥꯎꯅ ꯄꯥꯜꯂꯛꯄ ꯑꯗꯨꯒ ꯈꯥꯎꯔꯝꯗꯥꯏ ꯃꯇꯝꯁꯦ ꯃꯁꯤꯐꯧ ꯃꯁꯤꯕꯨ ꯍꯦꯛ ꯌꯧꯈ꯭ꯔꯕꯗꯤ ꯃꯁꯤꯗꯅ ꯑꯃꯨꯛ ꯍꯦꯟꯅ ꯈ꯭ꯋꯥꯏꯗꯒꯤ ꯅꯨꯡꯉꯥꯏ ꯃꯔꯝꯗꯤ ꯃꯁꯤ ꯃꯇꯝꯁꯤꯗꯗꯤ ꯑꯩꯈꯣꯏꯅ ꯐꯧꯁꯤ ꯃꯥꯡꯉꯅꯤ ꯍꯥꯏꯕꯒꯤ ꯋꯥꯈꯜꯗꯣ ꯈꯔ ꯊꯥꯗꯣꯛꯈ꯭ꯔꯦ ꯃꯥꯡꯈ꯭ꯔꯦ ꯍꯥꯏꯗꯤ ꯇꯤꯟꯅ ꯆꯥꯕ ꯑꯃꯅ ꯆꯥꯕ ꯃꯇꯝꯗꯨ ꯂꯣꯏꯈ꯭ꯔꯕꯅꯤꯅ ꯃꯁꯤꯗꯤ ꯑꯩꯈꯣꯏ ꯌꯨꯝꯗ ꯄꯨꯕ ꯌꯥꯔꯦ ꯍꯥꯏꯅ ꯈꯜꯂꯕꯅꯤꯅ ꯃꯁꯤ ꯃꯇꯝꯗꯗꯤ ꯑꯩ ꯑꯗꯨꯛꯀꯤ ꯃꯇꯤꯛ ꯅꯨꯡꯉꯥꯏꯖꯔꯦ